ꯑꯥ ꯃꯥꯅꯦ ꯃꯥꯅꯦ ꯑꯥ ꯍꯥꯏꯕꯤꯌꯨ ꯍꯥꯏꯕꯤꯌꯨ ꯑꯣ ꯑꯗꯣ ꯀꯣꯜ ꯔꯦꯀꯣꯔꯗꯤꯡꯒꯨꯝꯕ ꯀꯔꯤꯒꯨꯝꯕ ꯈꯔ ꯄ꯭ꯔꯨꯐ ꯑꯣꯏꯕ ꯌꯥꯕꯗꯤ ꯂꯩꯕꯤꯕ꯭ꯔꯥ ꯑꯣ ꯑꯣ ꯑꯗꯣ ꯊ꯭ꯔꯦꯇꯟ ꯇꯧꯔꯛꯄ ꯃꯑꯣꯡꯁꯦ ꯈꯤꯇꯪ ꯁꯝꯂꯞꯅ ꯍꯥꯏꯕꯤꯌꯨ

ꯍꯣ ꯑꯗꯣ ꯁꯤꯗꯗꯤ ꯀꯣꯜꯗꯗꯤ ꯀꯩꯅꯣ ꯇꯧꯔꯦ ꯑꯦꯐ ꯑꯥꯏ ꯑꯥꯔ ꯆꯟꯕ ꯈꯣꯠꯄꯁꯨ ꯌꯥꯔꯔꯣꯏ ꯑꯗꯨꯅ ꯍꯌꯦꯡ ꯑꯣꯐꯤꯁꯇ ꯂꯥꯛꯄꯤꯔꯣꯅꯦ ꯑꯣ ꯑꯣ ꯑꯣ ꯑꯌꯨꯛꯀꯤ ꯄꯨꯡ ꯇꯔꯥ ꯑꯗꯨꯋꯥꯏꯗ ꯑꯣꯏꯅ ꯂꯥꯛꯄꯤꯔꯣ ꯊꯝꯃꯦ ꯊꯝꯃꯦ ꯍꯣꯏ ꯍꯣꯏ